ꯍꯜꯂꯣ ꯁꯤ ꯃ꯭ꯌꯨꯖꯤꯛꯀꯤ ꯇꯤꯆꯔ ꯑꯂꯤꯁꯥ ꯅꯠꯇ꯭ꯔꯣ ꯑꯣ ꯑꯩ ꯑꯣ ꯑꯩꯁꯦ ꯕꯦꯕꯤꯒꯤ ꯄꯦꯔꯦꯟꯁꯅꯦꯕ ꯑꯗꯨ ꯕꯦꯕꯤꯁꯤ ꯃꯥꯁꯦ ꯃꯥꯒꯤ ꯄꯔꯐꯣꯔꯃꯦꯟꯁꯁꯦ ꯀꯃꯥꯏꯅ ꯇꯧꯔꯤꯒꯦ ꯑꯝꯇ ꯍꯪꯒꯦꯅ ꯇꯧꯔꯛꯄꯅꯦ

ꯎꯝ ꯑꯣ ꯑꯗꯨ ꯃꯥꯒꯤ ꯚꯣꯀꯦꯜ ꯀꯣꯔꯠ ꯀꯩ ꯀꯩ ꯑꯂꯥ ꯀꯩꯀꯩꯁꯦ ꯈ꯭ꯔ ꯄ꯭ꯔꯦꯛꯇꯤꯁ ꯇꯧꯕꯗꯨ ꯃꯁꯦ ꯈꯔ ꯈꯔ ꯀꯃꯥꯏ ꯄ꯭ꯔꯦꯛꯇꯤꯁ ꯇꯧꯔꯤꯕ ꯀꯥꯃꯥꯏꯅ ꯇꯧꯔꯤꯒꯦ ꯑꯂꯥꯞꯇ

ꯎꯝ ꯃꯥꯏ ꯁꯨꯔ ꯀꯩ ꯀꯩꯗꯤ ꯁꯨꯔ ꯀꯩꯀꯩ ꯄꯥꯟꯕꯗꯤ ꯍꯩꯕ꯭ꯔꯣ ꯑꯣ ꯑꯣ ꯑꯗꯨ ꯎꯝ ꯎꯝ ꯑꯣ ꯑꯗꯨ ꯇꯣꯟꯗꯨ ꯈꯔ ꯑꯝꯇ ꯑꯣꯖꯥꯅ ꯍꯣꯠꯅꯕꯤꯔꯣ ꯑꯗꯨꯗꯤ ꯀꯣ ꯑꯣ ꯍꯣꯏ ꯍꯣꯏ ꯑꯩꯁꯨ ꯍꯣꯠꯅꯔꯤ ꯀꯟꯅ ꯑꯥ ꯊꯝꯃꯦ ꯊꯝꯃꯦ ꯎꯝ ꯎꯝ